ꯑꯩꯅ ꯇꯣꯏꯅ ꯇꯧꯖꯕ ꯑꯩꯒꯤ ꯄꯥꯝꯖꯕ ꯍꯥꯏꯔꯒꯗꯤ ꯏꯁꯩ ꯇꯥꯕ ꯐꯨꯠꯕꯣꯜ ꯁꯥꯟꯅꯕ ꯐꯨꯠꯕꯣꯜ ꯁꯥꯟꯅꯕ ꯑꯃꯁꯨꯡ ꯏꯁꯩ ꯇꯥꯕꯁꯤꯅ ꯑꯩꯉꯣꯟꯗ ꯀꯔꯤ ꯍꯥꯏꯅꯤ ꯌꯥꯝ ꯅꯨꯡꯉꯥꯏꯖꯩ ꯍꯥꯏꯗꯤ ꯑꯩꯉꯣꯟꯗ ꯋꯥꯈꯜ ꯅꯨꯡꯉꯥꯏꯇꯕ ꯃꯌꯥꯝ ꯑꯃ ꯂꯥꯛꯄ ꯑꯣꯏꯁꯅꯨ ꯑꯗꯒꯤ ꯅꯨꯡꯉꯥꯏꯕ ꯃꯌꯥꯝ ꯑꯃ ꯂꯥꯛꯄ ꯑꯣꯏꯁꯅꯨ ꯑꯗꯨꯅ ꯑꯩꯒꯤ ꯏꯁꯩ ꯇꯥꯕꯗꯨꯅ ꯑꯣꯔ ꯑꯩꯒꯤ ꯐꯨꯠꯕꯣꯜ ꯁꯥꯟꯅꯕꯗꯨꯅ ꯑꯩꯉꯣꯟꯗ ꯑꯗꯨꯛꯀꯤ ꯃꯇꯤꯛ ꯀꯔꯤ ꯍꯥꯏꯅꯤ ꯌꯥꯝ ꯅꯨꯡꯉꯥꯏꯖꯕ ꯍꯥꯏꯕꯗꯤ ꯑꯩꯅ ꯀꯔꯤꯒꯨꯝꯕ ꯈꯪꯂꯝꯗꯕ ꯑꯃ ꯑꯣꯏꯔꯒꯁꯨ ꯉꯥꯛꯇꯪ ꯑꯩꯒꯤ ꯏꯁꯩ ꯇꯥꯔꯨꯕꯗꯨꯅ ꯑꯗꯨꯝ ꯍꯦꯛ ꯈꯥꯡꯕ ꯉꯝꯕꯒꯨꯝꯕ ꯑꯗꯨꯒꯨꯝꯕ ꯃꯌꯥꯝ ꯑꯃ ꯑꯣꯏꯍꯜꯂꯦ